ꯑꯩꯅ ꯑꯉꯥꯡꯁꯤꯡꯁꯤꯗ ꯃꯅꯤꯄꯨꯔ ꯂꯣꯟ ꯇꯥꯛꯄꯤꯕ ꯇꯥꯛꯄꯤ ꯇꯝꯕꯤꯗꯕ ꯇꯥꯔꯒꯗꯤ ꯑꯩꯈꯣꯏꯒꯤ ꯃꯅꯤꯄꯨꯔꯤ ꯍꯥꯏꯔꯤꯕ ꯂꯦꯡꯒꯣꯏꯁ ꯑꯁꯤ ꯃꯇꯝ ꯈꯔꯒꯤ ꯃꯇꯨꯡ ꯃꯇꯝ ꯈꯔ ꯂꯩꯔꯕ ꯃꯇꯨꯡꯗ ꯃꯥꯡꯊꯈꯤꯕꯁꯨ ꯌꯥꯏ ꯅꯠꯇ꯭ꯔꯒꯅ ꯁꯤꯊꯈꯤꯕꯁꯨ ꯌꯥꯏ ꯑꯩꯗꯨꯅ ꯃꯥꯡꯊꯗꯅꯤꯡꯉꯥꯏꯒꯤꯗꯃꯛꯇ ꯍꯤꯡꯅꯉꯥꯏꯒꯤꯗꯃꯛꯇ ꯑꯉꯥꯡ ꯍꯧꯔꯛꯏꯕ ꯑꯉꯥꯡꯁꯤꯡꯗ ꯁꯥꯇ꯭ꯔꯁꯤꯡꯗ ꯃꯅꯤꯄꯨꯔꯤ ꯂꯦꯡꯒꯣꯏꯁ ꯍꯥꯏꯕꯁꯤ ꯇꯥꯛꯄꯤ ꯇꯝꯕꯤꯕ ꯍꯥꯏꯕꯁꯤ ꯌꯥꯝꯅ ꯃꯔꯨ ꯑꯣꯏ